ꯑꯩꯍꯥꯛꯀꯤ ꯃꯐꯝ ꯑꯁꯤꯗ ꯂꯧꯎ ꯁꯤꯡꯎꯕꯒꯤ ꯊꯕꯛ ꯑꯁꯤꯕꯨ ꯏꯖꯠ ꯂꯩꯍꯟꯅ ꯂꯧꯔꯛꯄꯅꯤ ꯃꯔꯝꯗꯤ ꯑꯩꯈꯣꯏ ꯃꯤꯌꯥꯝꯅ ꯂꯧꯁꯤꯡꯒꯨ ꯃꯤꯑꯣꯏꯕꯅꯤ ꯂꯧ ꯌꯥꯝꯅ ꯂꯩꯕ ꯃꯥꯕꯨ ꯑꯩꯈꯣꯏꯅ ꯌꯥꯝ ꯔꯦꯁꯄꯦꯛ ꯇꯧꯕꯤꯕꯅꯤ ꯑꯩꯈꯣꯏ ꯆꯤꯡꯔꯣꯝꯗ ꯂꯧ ꯎꯕꯁꯤꯡ ꯌꯥꯝ ꯂꯩꯌꯦ ꯑꯩꯈꯣꯏ ꯑꯩꯠꯇꯤ ꯄꯥꯔꯁꯦꯟ ꯃꯛ ꯂꯧ ꯎꯕ ꯃꯤ ꯉꯥꯛꯇꯅꯤ ꯂꯧ ꯂꯣꯛꯄꯗ ꯑꯩꯈꯣꯏꯅ ꯌꯥꯝ ꯂꯣꯛꯔꯗꯤ ꯑꯩꯈꯣꯏꯅ ꯃꯥꯕꯨ ꯌꯥꯝꯅ ꯔꯦꯁꯄꯦꯛ ꯄꯤꯕꯅꯤ ꯑꯗꯨꯒꯤ ꯑꯩꯅ ꯑꯩꯍꯥꯛꯀꯤ ꯃꯐꯝ ꯑꯁꯤꯗ ꯂꯧ ꯎꯕꯒꯤ ꯊꯕꯛ ꯑꯁꯤꯕꯨ ꯏꯖꯠ ꯂꯩꯕꯅꯤ ꯍꯥꯏꯅ ꯈꯜꯂꯤ